ꯊꯧꯕꯥꯜ ꯖꯤꯜꯂꯥ ꯑꯁꯤꯗ ꯃꯔꯨ ꯑꯣꯏꯅ ꯃꯁꯥꯒꯤ ꯁꯦꯟꯃꯤꯠꯂꯣꯟ ꯑꯃꯁꯨꯡ ꯌꯨꯝꯐꯝ ꯑꯣꯏꯕ ꯃꯆꯥꯛꯁꯤꯡꯒꯤ ꯃꯇꯥꯡꯗ ꯃꯇꯥꯡꯗ ꯍꯧꯈꯤꯕ ꯆꯍꯤ ꯑꯁꯤꯗ ꯑꯗꯨꯛꯀꯤ ꯃꯇꯤꯛ ꯑꯍꯣꯡꯕ ꯑꯃꯗꯤ ꯑꯋꯣꯟꯕ ꯂꯩꯔꯦ ꯍꯥꯏꯅ ꯂꯧꯋꯤ ꯁꯝꯅ ꯍꯥꯏꯔꯕꯗ ꯂꯝꯕꯤ ꯊꯣꯡ ꯃꯇꯝ ꯑꯃꯗ ꯌꯥꯝꯅ ꯐꯠꯂꯝꯗꯕ ꯐꯠꯂꯝꯗꯕ ꯑꯗꯨ ꯉꯁꯤꯗꯤ ꯃꯣꯔꯦ ꯐꯥꯎꯕꯅ ꯃꯔꯝ ꯑꯣꯏꯔꯒ ꯑꯗꯨꯛꯀꯤ ꯃꯇꯤꯛ ꯁꯦꯝꯒꯠ ꯁꯥꯒꯠ ꯁꯦꯝꯒꯠ ꯁꯥꯒꯠꯄ ꯆꯥꯎꯈꯠꯂꯛꯂꯤ ꯆꯥꯎꯈꯠꯂꯛꯂꯤ ꯍꯥꯏꯔꯤꯕ ꯑꯍꯣꯡꯕ ꯑꯁꯤꯒꯤ ꯌꯨꯝꯐꯝ ꯑꯁꯤꯗ ꯂꯩꯔꯤꯕ ꯂꯩꯔꯤꯕ ꯃꯤꯌꯣꯏꯁꯤꯡꯅ ꯆꯥꯎꯈꯠꯄꯒꯤ ꯃꯉꯥꯜ ꯑꯃꯁꯨꯡ ꯄꯤꯔꯤ ꯃꯉꯥꯜ ꯑꯃꯁꯨꯡ ꯄꯤꯔꯤ ꯀꯔꯕꯥꯔ ꯇꯧꯕꯁꯤꯡꯒꯤ ꯋꯥꯈꯜꯂꯣꯟꯗ ꯂꯩꯔꯛꯄ ꯂꯩꯔꯛꯄ ꯑꯁꯤꯅ ꯃꯤꯌꯣꯏꯕꯁꯤꯡ ꯑꯁꯤꯗ ꯁꯨꯕ ꯅꯣꯝꯕ ꯍꯦꯟꯒꯠꯍꯜꯂꯤ